ꯍꯂꯣ ꯑꯥ ꯀꯌꯥꯝ ꯀꯟꯅ ꯅꯥꯔꯤꯕꯅꯣ ꯍꯥꯏꯔꯤꯁꯦ ꯕꯕꯥꯒꯤ ꯀꯔꯃꯥꯏꯅ ꯃꯥꯒꯤ ꯁꯤꯝꯇꯣꯝꯁꯤꯡꯗꯣ ꯑꯃꯨꯛꯇ ꯍꯥꯏꯕꯤꯔꯛꯑꯣ ꯑ ꯆꯥꯛ ꯆꯥꯗꯕ ꯑꯗꯨꯒ ꯀꯔꯤ ꯀꯔꯤ ꯑꯥ ꯃꯈꯣꯡ ꯑꯣ ꯆꯥꯛ ꯆꯥꯗ꯭ꯔꯤꯁꯦ ꯁꯨꯡꯆꯥ ꯆꯥꯗ꯭ꯔꯤꯔꯣ ꯃꯍꯤ ꯀꯔꯤ ꯀꯔꯥꯗꯤ ꯄꯤꯊꯛꯄ꯭ꯔꯣ ꯈꯖꯤꯛ ꯈꯖꯤꯛꯇꯤ ꯆꯥꯕ ꯑ ꯑꯗꯨ ꯑꯣꯏꯕ ꯇꯥꯔꯗꯤ ꯏꯁꯤꯡꯗꯤ ꯄꯤꯊꯛꯄꯤꯒꯅꯨ ꯏꯁꯤꯡꯒꯤ ꯃꯍꯨꯠꯇ ꯑꯦꯝꯄꯜꯗꯣ ꯑꯗꯨ ꯑꯣꯏꯅ ꯄꯤꯊꯛꯄꯤꯌꯨ ꯏꯁꯤꯡꯗꯤ ꯁꯨꯡꯄꯤ ꯄꯤꯊꯛꯄꯤꯔꯨꯔꯅꯨ ꯑꯥ ꯌꯥꯒꯅꯤ ꯑꯗꯨꯝ ꯄ꯭ꯂꯦꯠ ꯑꯃꯗ ꯍꯩꯗꯣꯛꯄꯤꯔꯒ ꯑꯗꯨꯝ ꯂꯦꯛꯍꯟꯕꯤꯌꯨ ꯃꯥꯒꯤ ꯃꯊꯤꯁꯦ ꯀꯔꯤꯅꯣ ꯃꯍꯤꯔꯣ ꯃꯄꯪꯂꯣ ꯑꯣ ꯑꯗꯨꯗꯤ ꯃꯕꯨꯛ ꯃꯅꯨꯡꯗꯣ ꯌꯥꯗꯕꯒꯤꯅꯤꯅꯦ ꯃꯄꯪꯗꯤ ꯄꯤꯖꯔꯨꯔꯅꯨ ꯃꯕꯨꯛ ꯃꯅꯨꯡꯗꯣ ꯁꯦꯡꯇꯣꯛꯑꯒ ꯌꯥꯒꯅꯤ ꯉꯁꯤꯗꯤ ꯊꯦꯡꯁꯨ ꯊꯦꯡꯉꯦ ꯍꯌꯦꯡ ꯑꯌꯨꯛ ꯑꯩꯈꯣꯏꯒꯤ ꯑꯣꯐꯤꯁ ꯑꯋꯥꯔꯗ ꯍꯨꯏꯗꯣ ꯑꯃꯨꯛꯇꯪ ꯄꯨꯕꯤꯔꯛꯑꯣ ꯑꯗꯨꯒ ꯌꯦꯡꯖꯔꯒꯦ ꯑꯗꯨ ꯉꯁꯤꯒꯤꯗꯗꯤ ꯃꯄꯪꯗꯤ ꯄꯤꯖꯕꯤꯔꯨꯔꯅꯨ ꯑꯗꯨꯒ ꯑꯦꯝꯄꯜꯗꯣ ꯑꯣꯏꯅ ꯄꯤꯊꯛꯄꯤꯔꯣ ꯑ ꯏꯁꯤꯡꯗꯤ ꯄꯤꯊꯛꯄꯤꯔꯨꯔꯅꯨ ꯆꯥꯛꯁꯦ ꯃꯄꯪꯗꯤ ꯑꯃꯐꯥꯎꯕ ꯄꯤꯖꯕꯤꯔꯨꯔꯅꯨ ꯆꯥꯛꯈꯥꯥꯎꯗꯣ ꯍꯥꯡꯍꯜꯂꯣ ꯑ ꯑꯩꯈꯣꯏ ꯁꯤꯗ ꯍꯤꯗꯥꯛ ꯑꯅꯤ ꯑꯍꯨꯝ ꯀꯥꯞꯇ꯭ꯔꯗꯤ ꯌꯥꯔꯔꯣꯏ ꯃꯥꯒꯤꯗꯣ ꯆꯥꯛꯈꯥꯎ ꯃꯅꯨꯡꯗꯣ ꯆꯥꯛꯈꯥꯎꯗꯣ ꯌꯥꯗꯕꯒꯤꯅꯦꯕ ꯑ ꯐꯖꯅ ꯍꯌꯦꯡ ꯌꯦꯡꯉꯒꯦ ꯃꯥꯒꯤꯗꯣ ꯑꯧ ꯏꯁꯤꯡꯗꯤ ꯄꯤꯊꯛꯄꯤꯔꯨꯔꯅꯨ ꯑꯥ ꯎꯝ ꯑꯥ ꯑꯣ ꯃꯍꯤꯛꯀꯤꯗꯨꯗꯤ ꯃꯅꯪꯒꯟꯗ ꯗ꯭ꯔꯣꯞ ꯑꯃ ꯍꯥꯞꯄꯒ ꯌꯥꯒꯅꯤ ꯃꯇꯨ ꯀꯦꯟꯕꯒꯤꯗꯨꯁꯨ ꯍꯤꯗꯥꯛ ꯑꯃ ꯀꯥꯞꯄꯒ ꯃꯥꯒꯤ ꯁꯝꯄꯨ ꯑꯃꯒ ꯁꯤꯖꯤꯟꯅꯔꯒ ꯃꯇꯨ ꯀꯦꯟꯍꯟꯗꯕ ꯌꯥꯒꯅꯤ ꯑꯩꯈꯣꯏꯁꯤꯗ ꯑꯗꯨꯝ ꯐꯪꯒꯅꯤ ꯑꯥ ꯍꯌꯦꯡ ꯑꯌꯨꯛ ꯍꯌꯦꯡ ꯑꯌꯨꯛ ꯉꯟꯇꯥ ꯔꯤꯁꯤꯞ ꯑꯃ ꯀꯛꯑꯒ ꯑꯗꯨꯝ ꯑꯌꯨꯛ ꯑꯗꯨꯋꯥꯏꯗ ꯑꯗꯨꯝ ꯌꯦꯡꯕ ꯌꯥꯔꯅꯤ ꯑꯥꯎ ꯑꯥꯎ ꯃꯥꯒꯤ ꯆꯥꯛꯈꯥꯎ ꯃꯅꯨꯡꯗꯣ ꯁꯦꯡꯗꯣꯛꯍꯟꯒꯗꯕ ꯑ ꯑꯆꯥꯄꯣꯠ ꯄꯤꯖꯕꯤꯔꯅꯨ ꯍꯌꯦꯡ ꯑꯥꯗ ꯐꯖꯅ ꯍꯤꯗꯥꯛ ꯀꯥꯞꯄꯒ ꯀꯩꯅꯣ ꯇꯧꯔꯁꯦ ꯏꯁꯤꯡꯗꯤ ꯁꯨꯡꯄꯤ ꯄꯤꯊꯛꯄꯤꯔꯨꯔꯅꯨ ꯑꯅꯛꯄ ꯐꯥꯔꯃꯥꯁꯤꯗ ꯆꯠꯂꯒ ꯑꯦꯝꯄꯜꯗꯣ ꯑꯃꯔꯥ ꯑꯅꯤꯔꯥ ꯃꯥꯅ ꯊꯛꯏꯕꯃꯈꯩ ꯑꯗꯨꯝ ꯄꯤꯊꯛꯑꯣ ꯑꯗꯨꯗꯤ ꯑꯗꯨꯒ ꯍꯌꯦꯡ ꯑꯌꯨꯛ ꯉꯟꯇꯥ ꯑꯗꯨꯝ ꯂꯥꯛꯄꯤꯔꯣ ꯑꯇꯩ ꯑꯇꯩ ꯑꯇꯩ ꯃꯥꯒꯤ ꯀꯩꯅꯣꯗꯤ ꯑꯅꯥꯕ ꯑꯇꯣꯞꯄꯗꯤ ꯂꯩꯇꯦꯀꯣ ꯑ ꯌꯥꯝ ꯊꯤꯅ ꯐꯤꯕꯝ ꯅꯨꯡꯗꯥꯡ ꯑꯁꯣꯛꯄ ꯑꯣꯏꯔꯒꯗꯤ ꯑꯩꯒꯤ ꯏꯁꯥꯒꯤ ꯌꯨꯝꯗ ꯑꯗꯨꯝ ꯂꯥꯛꯄꯤꯕꯁꯨ ꯌꯥꯒꯅꯤ ꯑꯗꯣꯝꯅ ꯂꯥꯛꯄ ꯄꯥꯝꯃꯒꯁꯨ ꯑꯩꯒꯤ ꯑꯦꯗ꯭ꯔꯦꯁ ꯊꯥꯖꯔꯛꯀꯦ ꯏꯃꯥꯔꯖꯦꯟꯁꯤ ꯑꯣꯏꯔꯒꯗꯤ ꯑꯗꯨ ꯑꯣꯏꯈ꯭ꯔꯒꯗꯤ ꯑꯩꯁꯦ ꯍꯧꯖꯤꯛꯁꯦ ꯌꯨꯝ ꯍꯟꯒꯦ ꯇꯧꯕ ꯍꯧꯖꯤꯛ ꯑꯗꯨꯝ ꯑꯩꯈꯣꯏꯒꯤ ꯑꯣꯐꯤꯁꯇ ꯄꯨꯒꯦꯁꯨ ꯄꯨꯕꯤꯔꯛꯑꯣꯅꯦ ꯍꯧꯖꯤꯛ ꯑꯗꯨꯝ ꯂꯥꯛꯀꯦꯁꯨ ꯂꯥꯛꯄꯤꯔꯣ ꯑꯥ ꯍꯣꯏ ꯌꯥꯝ ꯅꯨꯡꯉꯥꯏꯖꯔꯦ ꯊꯝꯖꯔꯒꯦ